ꯍꯜꯂꯣ ꯑꯁꯤ ꯑꯣꯂꯥ ꯑꯣꯇꯣ ꯕꯨꯛ ꯇꯧꯖꯒꯦ ꯑꯩꯁꯦ ꯂꯤꯂꯣꯡ ꯎꯁꯣꯏꯄꯣꯛꯄꯤꯗꯒꯤꯅꯦ ꯑꯩꯅ ꯆꯠꯀꯗꯧꯔꯤꯕ ꯃꯐꯝ ꯑꯁꯤꯅ ꯏꯃꯥ ꯀꯩꯊꯦꯜ ꯐꯥꯎꯕ ꯆꯠꯀꯗꯕꯅꯤ ꯑꯗꯨꯅ ꯄꯨꯡ ꯑꯅꯤ ꯇꯥꯕ ꯅꯪꯅꯕ ꯂꯥꯛꯄꯤꯌꯨ